ꯑꯥ ꯃꯥꯅꯦ ꯃꯥꯅꯦ

ꯑꯣ ꯌꯥꯏꯌꯦ ꯌꯥꯏꯌꯦ ꯃꯤ ꯀꯌꯥ ꯑꯣꯏꯗꯣꯏꯅꯣ ꯑꯣ ꯑꯩꯈꯣꯏ ꯃꯤ ꯑꯃꯒꯤ ꯆꯨꯔꯆꯥꯟꯄꯨꯔ ꯐꯥꯎ ꯅꯠꯇ꯭ꯔꯣ ꯑꯣ ꯑꯩꯈꯣꯏ ꯇꯨꯔꯤꯁꯀꯤ ꯑꯣꯏꯕꯅꯤꯅ ꯑꯩꯈꯣꯏ ꯃꯃꯜꯁꯨ ꯈꯔ ꯍꯟꯊꯔꯒ ꯂꯧꯕ ꯍꯥꯏꯅꯁꯨ ꯂꯩ ꯑꯗꯣ ꯃꯤ ꯑꯃꯒꯤ ꯐꯥꯏꯚ ꯍꯟꯗ꯭ꯔꯦꯠ ꯐꯥꯏꯚ ꯍꯟꯗ꯭ꯔꯦꯠ ꯑꯣꯏꯕ ꯇꯥꯔꯦ

ꯑꯣ ꯍꯣꯏ ꯍꯣꯏ ꯑꯗꯣ ꯃꯤ ꯑꯃꯒꯤ ꯐꯥꯏꯚ ꯍꯟꯗ꯭ꯔꯦꯠ ꯐꯥꯏꯚ ꯍꯟꯗ꯭ꯔꯦꯠ ꯑꯣꯏꯅ ꯇꯥꯔꯦ ꯑꯩꯈꯣꯏꯁꯤ ꯑꯩꯈꯣꯏꯒꯤꯁꯦ ꯑꯗꯨꯝ ꯍꯣꯏ ꯍꯣꯏ ꯑꯩꯈꯣꯏꯒꯤ ꯇꯥꯔꯤꯁꯦ ꯑꯗꯨꯝ ꯑꯦ ꯁꯤ ꯀꯩꯀꯩ ꯌꯥꯎꯕ ꯑꯗꯨꯝ ꯑꯩꯈꯣꯏꯒꯤ ꯃꯌꯥꯝꯅ ꯂꯝ ꯀꯣꯏꯕ ꯂꯥꯛꯄ ꯃꯌꯥꯝꯁꯤꯡꯅ ꯌꯥꯝꯅ ꯇꯣꯡꯕꯗ ꯀꯝꯐꯣꯔꯇꯦꯕꯜ ꯑꯣꯏꯕ ꯌꯥꯝꯅ ꯅꯨꯡꯉꯥꯏꯕ ꯑꯦ ꯁꯤ ꯂꯣꯏꯅ ꯑꯩꯈꯣꯏꯒꯤ ꯑꯗꯨꯝ ꯃꯌꯥꯝꯅ ꯄꯥꯝꯕ ꯑꯗꯨꯒꯨꯝꯕ ꯒꯥꯔꯤ ꯉꯥꯛꯇ ꯑꯣꯏꯕꯅꯦ ꯑꯩꯈꯣꯏꯁꯤ

ꯑꯩꯈꯣꯏꯁꯤ ꯑꯗꯨꯝ ꯌꯦꯡꯁꯤ ꯌꯦꯡꯁꯤ ꯑꯩꯈꯣꯏꯗꯤ ꯔꯤꯖꯥꯞ ꯑꯣꯏꯕꯅꯤꯅ ꯔꯤꯖꯥꯞꯇ ꯑꯣꯏꯕꯅꯤꯅ ꯑꯩꯈꯣꯏꯗꯁꯨ ꯈꯔ ꯑꯗꯨꯝ ꯊꯥꯎ ꯀꯩꯀꯩꯒꯤ ꯊꯥꯎꯁꯦꯟ ꯀꯩꯀꯩ ꯍꯥꯏꯕ ꯑꯃꯁꯨ ꯂꯩ ꯑꯗꯨꯗꯨꯒꯤꯅꯤꯗ ꯑꯗꯨꯝ ꯌꯦꯡꯁꯤ ꯌꯥꯏꯌꯦ ꯇꯨꯔꯤꯁ ꯑꯣꯏꯔꯗꯤ ꯑꯩꯈꯣꯏ ꯑꯗꯨꯝ ꯃꯃꯜꯁꯨ ꯈꯔ ꯇꯥꯅꯤꯗ ꯏꯝꯐꯥꯜ ꯇꯨ ꯆꯨꯔꯆꯥꯟꯄꯨꯔꯒꯤꯅꯦꯕꯀꯣ ꯑꯗꯣꯝꯅ ꯑꯗꯨꯝ ꯀꯣꯜ ꯇꯧꯔꯛꯄ ꯑꯗꯨꯝ ꯂꯥꯛꯑꯣ ꯍꯥꯏꯕ ꯇꯥꯏꯃꯤꯡꯗꯨꯗ ꯑꯗꯨꯝ ꯑꯩꯈꯣꯏ ꯑꯗꯨꯝ ꯂꯥꯛꯑꯒꯦꯅꯦ ꯑꯣ ꯍꯣꯏ ꯍꯣꯏ ꯂꯥꯛꯑꯒꯦ ꯑꯗꯨꯝ ꯍꯣꯏ ꯍꯣꯏ ꯑꯗꯨꯒꯤꯗꯤ ꯑꯗꯨꯝ ꯐꯣꯟꯁꯦ ꯑꯗꯨꯝ ꯂꯥꯛꯑꯣꯅ ꯍꯥꯏꯕꯗꯨꯗ ꯑꯗꯨꯝ ꯑꯩꯈꯣꯏ ꯑꯗꯨꯝ ꯌꯧꯁꯤꯜꯂꯛꯑꯒꯦ ꯑꯗꯨꯝ ꯐꯣꯟ ꯍꯥꯟꯅ ꯇꯧꯕꯤꯔꯛꯑꯣꯅꯦ ꯍꯣꯏ ꯍꯣꯏ ꯌꯥꯔꯦ ꯌꯥꯔꯦ ꯍꯣꯏ ꯍꯣꯏ